ꯍꯦꯜꯂꯣ ꯑꯥ ꯇꯥꯏ ꯇꯥꯏ

ꯑꯥ ꯑꯩꯈꯣꯏꯒꯤ ꯆꯍꯤꯒꯤ ꯑꯣꯏꯕ ꯀꯨꯠ ꯐꯦꯁꯇꯤꯚꯦꯜꯁꯦ ꯇꯥꯏꯀꯣ ꯑꯩꯈꯣꯏꯒꯤ ꯆꯍꯤꯒꯤ ꯑꯣꯏꯕ ꯀꯨꯠ ꯐꯦꯁꯇꯤꯕꯦꯜꯁꯦ ꯑꯩꯈꯣꯏ ꯅꯨꯃꯤꯗꯥꯡꯗ ꯇꯧꯒꯜꯂꯦ ꯅꯨꯃꯤꯗꯥꯡꯗ ꯇꯧꯕꯁꯦ ꯑꯩꯈꯣꯏꯒꯤ ꯃꯨꯛꯅꯥ ꯁꯥꯟꯅꯕ ꯏꯁꯩ ꯁꯛꯄ ꯗꯥꯟꯁ ꯇꯧꯕ ꯐꯤꯂꯝ ꯀꯥꯞꯄ ꯍꯥꯏꯗꯤ ꯃꯥ ꯃꯥ ꯍꯩꯕ ꯑꯗꯨꯝ ꯄꯥꯡꯊꯣꯛꯑꯦ ꯖꯒꯣꯏ ꯁꯥꯕ ꯑꯩꯈꯣꯏ ꯃꯅꯤꯄꯨꯔꯒꯤꯀꯣ ꯑꯗꯨꯝꯕꯗꯣ ꯇꯧꯋꯦ ꯅꯨꯡꯉꯥꯏ ꯅꯨꯡꯉꯥꯏꯕ ꯑꯗꯨꯝ ꯄꯥꯡꯊꯣꯛꯑꯦ ꯑꯥꯏꯇꯦꯝ ꯃꯌꯥꯝ ꯑꯃ ꯇꯤꯛꯀꯦꯠꯁꯦ ꯂꯨꯄꯥ ꯌꯥꯡꯈꯩ ꯀꯛꯑꯦ ꯑꯥ ꯍꯣꯍꯣ ꯄꯥꯡꯗꯗꯤꯅ ꯑꯩꯒꯤꯗ ꯂꯩꯔꯁꯨ ꯌꯥꯏꯅ ꯃꯤ ꯀꯌꯥ ꯂꯥꯛꯄꯅꯣ ꯑꯠꯁꯥ ꯌꯥꯏ ꯇꯤꯛꯀꯦꯠꯀꯤꯗꯤ ꯑꯗꯨꯝ ꯐꯪꯒꯅꯤ ꯑꯩꯈꯣꯏꯒꯤ ꯑꯁꯨꯝ ꯏꯝꯐꯥꯜꯒꯤ ꯏꯝꯐꯥꯜꯒꯤ ꯀꯩꯅꯣꯗ ꯍꯥꯏꯗꯣ ꯀꯩꯅꯣ ꯑꯩꯈꯣꯏꯒꯤ ꯀꯣꯅꯨꯡ ꯃꯃꯥꯡ ꯍꯥꯏꯅ ꯂꯩꯌꯦ ꯑꯗꯨꯗ ꯑꯩꯈꯣꯏꯒꯤ ꯀꯣꯟꯅꯨꯡ ꯃꯃꯥꯡꯒꯤꯗ ꯁꯨꯝ ꯆꯠꯈꯠꯂꯒ ꯅꯣꯡꯄꯣꯛ ꯇꯥꯟꯅ ꯆꯠꯈꯠꯂꯅꯤ ꯑꯗꯨꯒ ꯑꯩꯈꯣꯏꯒꯤ ꯀꯔꯤꯒꯤ ꯁꯥꯏꯟ ꯇꯥꯛꯐꯝ ꯍꯥꯏꯕ ꯑꯃ ꯂꯩꯌꯦꯕ ꯑꯗꯨꯒꯤꯗꯨꯒꯤ ꯈꯥꯔꯣꯝꯗ ꯂꯩꯊꯒꯅꯤ ꯑꯗꯨ ꯑꯗꯨꯒ ꯑꯩꯈꯣꯏꯒꯤ ꯍꯣꯜ ꯑꯆꯧꯕ ꯑꯗꯨꯝ ꯂꯩꯒꯅꯤ ꯑꯗꯨꯗ ꯑꯗꯨꯝ ꯇꯧꯋꯦ ꯎꯝ ꯑꯣ ꯐꯔꯦ ꯐꯔꯦ ꯐꯔꯦ ꯄꯥꯡꯉꯒꯦ ꯂꯥꯛꯑꯣꯀꯣ